ꯊꯧꯕꯥꯜ ꯖꯤꯂꯥꯗ ꯍꯨꯖꯤꯛ ꯍꯨꯖꯤꯛ ꯀꯤ ꯑꯣꯏꯅꯤ ꯑꯣꯏꯅ ꯄꯥꯎ ꯏ ꯄꯥꯎ ꯐꯣꯡꯂꯤꯕ ꯑꯁꯤ ꯈꯕꯔ ꯔꯦꯗꯤꯑꯣ ꯑꯗꯨꯒ ꯁꯣꯁꯦꯜ ꯃꯦꯗꯤꯌꯥꯒꯤ ꯄ꯭ꯂꯦꯠꯐꯣꯝꯁꯤꯡ ꯐꯦꯁꯕꯨꯛꯀꯤ ꯈꯨꯊꯥꯡꯗꯒꯤ ꯑꯗꯨꯒ ꯗꯥꯏꯃꯜ ꯁꯤꯡꯗꯒꯤ ꯑꯣꯏ ꯑꯗꯨꯒ ꯈꯨꯡꯒꯪ ꯑꯁꯤꯗ ꯊꯧꯕꯥꯜ ꯖꯤꯂꯥ ꯑꯁꯤꯗ ꯍꯨꯖꯤꯛ ꯍꯨꯖꯤꯛ ꯀꯤ ꯑꯣꯏꯅ ꯏ ꯄꯥꯎꯒꯤ ꯑꯣꯏꯅ ꯑꯋꯥꯠꯄ ꯍꯥꯏꯕ ꯇꯥꯔꯒꯗꯤ ꯅꯦꯠꯋꯥꯛ ꯀꯃꯨꯅꯤꯀꯦꯁꯟ ꯑꯁꯤ ꯌꯥꯝꯅ ꯕꯦꯛ ꯑꯣꯏ ꯃꯔꯝꯗꯤ ꯑꯥꯏ ꯑꯦꯁ ꯇꯤꯚꯤꯒꯤ ꯈꯨꯗꯣꯡꯆꯥꯕ ꯐꯪꯗꯦ ꯑꯗꯨꯗꯒꯤ ꯏꯝꯄꯦꯛ ꯇꯤꯚꯤꯒꯤ ꯈꯨꯗꯣꯡꯆꯥꯕ ꯐꯪꯗꯦ ꯐꯪꯉꯤ ꯌꯥꯝꯅ ꯋꯥꯅ ꯐꯪꯉꯤ ꯑꯗꯨꯗꯒꯤ ꯑꯩꯈꯣꯏꯒꯤ ꯑꯦꯅꯤ ꯂꯥꯏꯟꯗ ꯏꯝꯄꯦꯛ ꯇꯤꯚꯤ ꯇꯣꯝ ꯇꯤꯚꯤꯒꯤ ꯀꯝꯃꯨꯅꯤꯀꯦꯁꯟ ꯌꯥꯝꯅ ꯋꯥꯅ ꯐꯪꯉꯤ ꯐꯪꯂꯒꯁꯨ ꯃꯔꯛꯇ ꯇꯠꯄ ꯈꯣꯠꯄ ꯌꯥꯝꯅ ꯐ꯭ꯔꯤ ꯑꯣꯏꯅ ꯐꯪꯕ ꯍꯥꯏꯕ ꯑꯗꯨꯗꯤ ꯊꯧꯕꯥꯜ ꯖꯤꯂꯥ ꯑꯁꯤꯗ ꯑꯣꯏꯗꯦ ꯃꯔꯝꯗꯤ ꯂꯝ ꯑꯁꯤ ꯌꯥꯝꯅ ꯁꯥꯡꯕ ꯄꯨꯔꯛꯏꯕ ꯇ꯭ꯔꯥꯟꯁꯃꯤꯁꯟ ꯑꯁꯤ ꯌꯥꯝꯅ ꯁꯥꯡꯕꯅ ꯃꯔꯝ ꯑꯣꯏꯔꯒ ꯂꯥꯏꯟ ꯇꯠꯄ ꯑꯗꯨꯗꯒꯤ ꯅꯦꯠꯋꯥꯛ ꯀꯤ ꯀꯝꯃꯨꯅꯤꯀꯦꯁꯟꯗ ꯌꯥꯝꯅ ꯋꯥꯕ ꯃꯔꯝ ꯑꯁꯤꯅ ꯑꯣꯏ